ꯚꯥꯔꯠꯀꯤ ꯃꯤꯌꯥꯝꯅ ꯌꯥꯝꯅ ꯄꯥꯝꯅꯕ ꯁꯥꯏꯟꯇꯤꯁ ꯕꯤ ꯁꯤ ꯔꯃꯟ ꯃꯥ ꯑꯁꯤ ꯏꯗꯨꯀꯦꯁꯟ ꯁꯤꯁꯇꯦꯝꯕꯨ ꯌꯥꯝ ꯌꯥꯎꯈꯠꯅꯕ ꯍꯦꯠꯅꯖꯔꯝꯃꯤ ꯑꯗꯨꯒ ꯃꯥꯁꯤ ꯑꯍꯥꯟꯕꯗ ꯂꯥꯏꯔꯅ ꯍꯧꯔꯛꯏ ꯑꯗꯨꯅ ꯏꯟꯗꯤꯌꯥꯗ ꯁꯥꯏꯟꯇꯤꯁ ꯑꯃ ꯑꯣꯏꯅ ꯃꯥꯒꯤ ꯄꯨꯟꯁꯤ ꯂꯣꯝꯈꯤ ꯃꯍꯥꯛꯄꯨ ꯚꯥꯔꯠꯀꯤ ꯃꯤꯌꯥꯝꯅ ꯌꯥꯝꯅ ꯄꯥꯝꯅꯕ ꯁꯥꯏꯟꯇꯤꯁ ꯑꯃ ꯑꯣꯏꯔꯤ